ꯔꯥꯎꯁꯟ ꯅꯪꯅ ꯀꯔꯤꯒꯤꯅꯣ ꯍꯧꯖꯤꯛꯐꯥꯎꯕ ꯌꯨꯁꯜꯂꯛꯇ꯭ꯔꯤꯕ ꯅꯪꯅ ꯊꯨꯅ ꯂꯥꯛꯀꯅꯤ ꯍꯥꯏꯔꯝꯃꯒ ꯃꯤꯅꯠ ꯃꯉꯥ ꯇꯔꯥꯒꯤꯅꯤ ꯍꯥꯏꯔꯝꯃꯒ ꯍꯧꯖꯤꯛꯐꯥꯎꯕ ꯄꯨꯡ ꯑꯃꯃꯨꯛ ꯐꯥꯖꯤꯟꯂꯛꯂꯦ ꯑꯩꯅ ꯉꯥꯏꯔꯤꯕꯁꯤ ꯑꯗꯣ ꯈꯔ ꯊꯨꯅ ꯂꯥꯛꯑꯣ ꯑꯩ ꯍꯣꯁꯄꯤꯇꯥꯜꯗ ꯆꯠꯀꯗꯕꯅꯤ ꯃꯇꯝ ꯌꯥꯝꯅ ꯆꯪꯍꯟꯒꯅꯣ ꯈꯔꯥ ꯊꯨꯅ ꯂꯥꯛꯑꯣ